ꯑꯩꯈꯣꯏ ꯃꯅꯤꯄꯨꯔꯒꯤ ꯑꯔꯤꯕ ꯏꯁꯩꯁꯤꯗꯅ ꯋꯥꯍꯩ ꯋꯥꯇꯥ ꯐꯖꯕ ꯄ꯭ꯔꯃꯥꯟ ꯄꯥꯟꯊꯩ ꯌꯥꯎꯗꯨꯅ ꯅꯨꯄꯤꯒ ꯅꯨꯄꯥꯒ ꯑꯋꯥꯏ ꯑꯈꯨꯝ ꯈꯨꯝꯅꯕ ꯏꯁꯩ ꯑꯗꯒꯤ ꯂꯣꯟ ꯐꯖꯕ ꯃꯒꯨꯟ ꯂꯩꯕꯁꯦ ꯁꯤꯖꯤꯟꯅꯩꯌꯦ ꯑꯗꯨꯒ ꯍꯧꯖꯤꯛꯀꯤ ꯅꯧꯅ ꯊꯣꯛꯂꯛꯏꯕ ꯏꯁꯩꯒꯤꯁꯤꯗꯗꯤ ꯏꯁꯩ ꯁꯛꯄ ꯑꯃ ꯍꯩꯔꯦꯅ ꯃꯌꯦꯛ ꯃꯊꯣꯡ ꯃꯔꯝ ꯈꯪꯗꯅ ꯄꯪꯁꯛꯇ ꯁꯛꯑꯒ ꯃ꯭ꯌꯨꯖꯤꯛ ꯄꯪꯍꯥꯞꯇ ꯍꯥꯞꯆꯤꯜꯂꯒ ꯂꯥꯎ ꯈꯣꯡꯕꯒꯨꯝꯕ ꯑꯗꯒꯤ ꯉꯥꯏꯍꯥꯛꯀꯤ ꯈꯜꯂꯛꯄ ꯋꯥꯈꯜꯗ ꯂꯥꯛꯄ ꯂꯤꯔꯤꯛꯁꯇ ꯄꯪꯉꯥꯡꯗ ꯉꯥꯡꯂꯒ ꯄꯪꯁꯛꯇ ꯁꯛꯄꯗꯧꯅ ꯇꯧꯋꯦ ꯑꯗꯨ ꯈꯦꯠꯅꯕ ꯑꯅꯤꯁꯦ

ꯀꯩꯅꯣꯒ ꯂꯩꯕꯥꯛꯀ ꯑꯇꯤꯌꯥꯒ ꯈꯦꯠꯅꯕꯗꯧꯅ ꯈꯦꯠꯅꯔꯦ